ꯄꯦꯃꯦꯟꯗꯨ ꯌꯥꯔꯕ꯭ꯔꯥ ꯌꯥꯗꯕ꯭ꯔꯥ ꯍꯥꯏꯅ ꯆꯦꯛ ꯇꯧꯔꯣ ꯑꯩꯒꯤ ꯄꯦꯃꯦꯟꯗꯨ ꯌꯥꯔꯝꯗ꯭ꯔꯦ ꯑꯗꯨꯅ ꯑꯩꯒꯤ ꯄꯩꯁꯥ ꯑꯗꯨ ꯑꯩꯒꯤ ꯑꯦꯀꯥꯎꯟꯗ ꯑꯊꯨꯕ ꯃꯇꯝꯗ ꯍꯂꯛꯅꯕ ꯃꯇꯝ ꯀꯌꯥꯝ ꯀꯨꯏꯅ ꯆꯪꯒꯅꯤ ꯑꯗꯨꯒ ꯑꯩꯒꯤ ꯑꯦꯀꯥꯎꯟꯒꯤ ꯇ꯭ꯔꯥꯟꯁꯦꯛꯁꯟ ꯁ꯭ꯋꯤꯒꯤꯗ ꯇ꯭ꯔꯥꯟꯁꯦꯛꯁꯟ ꯇꯧꯈꯤꯕꯒꯤ ꯏꯁꯀ꯭ꯔꯤꯟ ꯁꯣꯠ ꯑꯗꯨ ꯒꯦꯂꯦꯔꯤꯗꯒꯤ ꯑꯞꯂꯣꯗ ꯇꯧꯔꯣ